ꯌꯨꯇꯨꯞꯇ ꯅꯠꯇ꯭ꯔꯒ ꯇꯤ ꯕꯤꯗ ꯂꯥꯛꯄ ꯆꯦꯅꯦꯜꯁꯤꯡꯗ ꯊꯣꯏꯗꯣꯛꯅ ꯃꯃꯤꯡ ꯑꯀꯛꯅꯕ ꯑꯃꯈꯛ ꯇꯨꯡ ꯏꯟꯅꯗꯨꯅ ꯑꯩ ꯌꯦꯡꯖꯕꯗꯤ ꯇꯧꯖꯗꯦ ꯑꯗꯨꯕꯨ ꯂꯩꯔꯤꯕ ꯏꯌꯨꯇꯨꯞ ꯆꯦꯅꯦꯜꯁꯤꯡ ꯑꯃꯗꯤ ꯃꯦꯗ꯭ꯌꯥꯒꯤ ꯊꯣꯡꯗ ꯂꯩꯔꯤꯕ ꯊꯣꯡꯕ ꯊꯥꯛꯄꯒꯤ ꯊꯧꯔꯝꯁꯤꯡ ꯃꯌꯥꯝ ꯑꯁꯤ ꯑꯩ ꯑꯗꯨꯝ ꯀꯨꯞꯅ ꯌꯦꯡꯖꯩ ꯑꯩꯒꯤ ꯑꯣꯏꯅ ꯍꯥꯏꯔꯒꯗꯤ ꯃꯁꯤꯗꯒꯤ ꯑꯩꯅ ꯍꯩꯖꯔꯛꯄ ꯍꯥꯏꯔꯒ ꯇꯣꯉꯥꯟ ꯇꯣꯉꯥꯟꯕ ꯂꯝꯁꯤꯡꯗꯒꯤ ꯑꯃꯗꯤ ꯑꯩꯈꯣꯏꯒꯤ ꯏꯔꯝꯗꯝ ꯁꯤꯃꯛꯇꯒꯗꯒꯤ ꯑꯣꯏꯔꯒꯁꯨ ꯇꯣꯉꯥꯟ ꯇꯣꯉꯥꯟꯕ ꯃꯤꯑꯣꯏꯅ ꯊꯣꯡꯂꯛꯄ ꯃꯑꯣꯡꯁꯤꯡ ꯑꯃꯗꯤ ꯍꯥꯞꯄꯛꯄ ꯃꯆꯜꯁꯤꯡꯅ ꯈꯦꯠꯅꯕ ꯏꯟꯁꯥꯡ ꯃꯈꯜ ꯀꯌꯥ ꯑꯃ ꯊꯣꯡꯕ ꯉꯝꯕꯁꯤ ꯃꯁꯤꯃꯛ ꯑꯩꯒꯤ ꯑꯣꯏꯅꯗꯤ ꯌꯥꯝꯅ ꯍꯔꯥꯎꯖꯩ